ꯑꯩꯅ ꯉꯔꯥꯡ ꯔꯥꯝꯍꯠꯇꯨꯜꯂꯥꯒꯤ ꯍꯣꯇꯦꯜꯗꯒꯤ ꯁꯟ ꯊꯣꯡꯕ ꯑꯣꯗꯔ ꯇꯧꯈꯤꯕ ꯑꯗꯨ ꯊꯤꯜꯂꯛꯄꯗꯨ ꯃꯈꯣꯏꯅ ꯄ꯭ꯂꯦꯠ ꯑꯗꯨ ꯐꯖꯅ ꯁꯦꯡꯅ ꯆꯥꯝꯊꯣꯛꯄꯤꯔꯛꯇꯕꯗꯒꯤ ꯍꯥꯏꯕꯗꯤ ꯑꯩꯅ ꯆꯥꯕꯗ ꯍꯪꯒꯣꯏꯕ ꯄꯣꯛꯏ ꯑꯗꯨꯅ ꯑꯗꯨꯒꯤ ꯁꯔꯕꯤꯁ ꯇꯧꯔꯤꯕ ꯑꯗꯨ ꯌꯥꯝ ꯊꯤꯅ ꯅꯨꯡꯉꯥꯏꯇꯦ